ꯀꯛꯆꯤꯡ ꯖꯤꯂꯥ ꯑꯁꯤ ꯌꯥꯝ ꯃꯔꯨ ꯑꯣꯏꯅ ꯃꯁꯥꯒꯤ ꯁꯦꯠꯃꯤꯠꯂꯣꯟ ꯑꯃꯁꯨꯡ ꯌꯨꯝꯐꯝ ꯑꯣꯏꯕ ꯃꯆꯥꯛꯁꯤꯡꯁꯤ ꯌꯥꯝꯅꯗꯤ ꯀꯩꯅꯣ ꯂꯩꯔꯝꯕꯅꯤ ꯑꯗꯨꯕꯨ ꯂꯧꯎ ꯁꯤꯡꯉꯨꯕ ꯀꯟꯕ ꯑꯗꯒꯤ ꯀꯩꯊꯦꯜ ꯊꯣꯛꯄ ꯑꯗꯒꯤ ꯀꯩꯊꯦꯜꯁꯨ ꯆꯥꯎꯅ ꯂꯩꯕ ꯑꯗꯒꯤ ꯍꯥꯏꯗꯤ ꯁꯦꯃꯤꯠꯂꯣꯟꯁꯦ ꯌꯥꯝ ꯍꯦꯟꯅ ꯁꯣꯟꯊꯕꯗꯤ ꯑꯣꯏꯔꯝꯗꯕꯅꯦ ꯑꯗꯨꯕꯨ ꯍꯧꯖꯤꯛꯇꯤ ꯑꯗꯨꯛꯀꯤ ꯃꯇꯤꯛꯇ ꯀꯩꯇꯧꯔꯦ ꯍꯥꯏꯕ ꯃꯇꯝꯗ ꯍꯥꯏꯗꯤ ꯇꯨ ꯊꯥꯎꯖꯟ ꯐꯤꯐꯇꯤꯟꯒꯤ ꯑꯁ꯭ꯋꯥꯏ ꯃꯄꯥꯁꯤꯗ ꯉꯁꯥꯏꯒꯤ ꯏꯁꯤꯡ ꯏꯆꯥꯎꯕ ꯑꯗꯒꯤ ꯑꯗꯨꯒꯤ ꯈꯔ ꯈꯤꯇꯪ ꯀꯩꯅꯣ ꯒꯦꯞ ꯑꯃ ꯂꯩꯔꯕ ꯃꯇꯝꯗ ꯀꯣꯚꯤꯗꯀꯤ ꯄꯦꯟꯗꯥꯃꯤꯛꯀꯤꯅ ꯑꯃꯨꯛ ꯁꯣꯛꯍꯜꯂꯛꯄ ꯑꯗꯒꯤ ꯀꯣꯚꯤꯗꯀꯤ ꯑꯃꯨꯛ ꯂꯣꯏꯈ꯭ꯔꯒ ꯈꯤꯇꯪ ꯑꯃꯨꯛ ꯁꯐꯥꯔꯛꯄ ꯃꯇꯝ ꯁꯤꯁꯤꯁꯤꯅ ꯍꯧꯖꯤꯛꯀꯤ ꯄꯣꯟꯖꯤ ꯏꯁꯀꯤꯝ ꯍꯥꯏꯕ ꯀꯥꯡꯒꯨ ꯀꯥꯡꯂꯨꯞ ꯄꯣꯟꯖꯤ ꯏꯁꯀꯤꯝ ꯍꯥꯏꯔꯤꯕꯁꯤ ꯑꯁꯤꯗꯁꯨ ꯈꯔ ꯃꯌꯥꯝꯁꯦ ꯑꯁꯤꯒꯨꯝꯕꯗꯁꯨ ꯈꯤꯇꯪ ꯌꯥꯎꯈꯤꯕ ꯑꯗꯨ ꯈꯛꯇ ꯅꯠꯇꯅ ꯍꯥꯏꯗꯤ ꯑꯗꯩ ꯍꯧꯖꯤꯛ ꯑꯃꯨꯛ ꯍꯥꯏꯗꯤ ꯏꯔꯥꯡ ꯑꯃꯨꯛ ꯂꯥꯛꯁꯤꯜꯂꯛꯄ ꯂꯥꯟ ꯑꯃꯨꯛ ꯂꯥꯛꯁꯤꯜꯂꯛꯄ ꯑꯁꯤꯒꯨꯝꯕꯒꯤ ꯄ꯭ꯔꯣꯕ꯭ꯂꯦꯝꯁꯤꯡꯁꯤ ꯑꯁꯤ ꯂꯥꯛꯄꯗꯒꯤꯗꯤ ꯑꯗꯨꯛꯀꯤ ꯃꯇꯤꯛꯇ ꯍꯥꯏꯅꯅꯤꯡꯉꯥꯏ ꯂꯩꯇꯅ ꯃꯌꯥꯝꯁꯦ ꯑꯋꯥꯕ ꯌꯥꯝ ꯌꯥꯎꯔꯦ ꯋꯥꯕ ꯍꯥꯏꯕꯕꯨ ꯍꯥꯏꯅꯅꯤꯡꯉꯥꯏ ꯂꯩꯇ꯭ꯔꯦ ꯑꯗꯨꯛꯀꯤ ꯃꯇꯤꯛꯇ ꯑꯁꯣꯛꯄ ꯑꯋꯥꯕ ꯍꯥꯏꯕꯁꯦ ꯑꯣꯏꯔꯦ ꯍꯧꯖꯤꯛꯇꯤ ꯑꯗꯨꯅ ꯑꯩꯈꯣꯏꯒꯤ ꯄꯨꯟꯁꯤ ꯍꯥꯏꯗꯤ ꯑꯩꯈꯣꯏ ꯃꯤꯑꯣꯏꯕ ꯑꯩꯈꯣꯏꯒꯤ ꯄꯨꯟꯁꯤ ꯑꯩꯈꯣꯏꯒꯤ ꯀꯛꯆꯤꯡꯒꯤ ꯈꯛꯇ ꯅꯠꯇꯅ ꯍꯥꯏꯗꯤ ꯑꯩꯈꯣꯏꯁꯤꯗ ꯂꯩꯔꯤꯕ ꯃꯈꯩꯁꯤꯡꯁꯤꯁꯨ ꯑꯌꯥꯝꯕꯅ ꯑꯋꯥꯠꯄꯅ ꯄꯤꯛ ꯊꯜꯂꯕ ꯉꯥꯛꯇ ꯑꯣꯏꯔꯦ ꯑꯗꯒꯤ ꯅꯣꯡꯃꯒꯤ ꯁꯨꯔꯒ ꯆꯥꯔꯤꯕ ꯀꯥꯡꯒꯨ ꯃꯈꯩꯁꯤꯡꯁꯤꯁꯨ ꯑꯗꯨꯛꯀꯤ ꯃꯇꯤꯛ ꯍꯥꯏꯗꯤ ꯅꯣꯡꯃ ꯍꯥꯏꯕꯁꯤꯗ ꯆꯪꯉꯤꯕ ꯄꯣꯠꯂꯝ ꯈꯨꯗꯤꯡꯃꯛ ꯃꯈꯩꯁꯤꯡꯁꯦ ꯆꯪꯗ꯭ꯔꯕ ꯌꯥꯗ꯭ꯔꯕ ꯄꯣꯠꯂꯝꯉꯩꯁꯤꯁꯨ ꯂꯣꯏꯅ ꯀꯩꯗꯧꯔꯦ ꯍꯥꯏꯕꯗ ꯁꯤꯖꯤꯟꯅꯔꯛꯄ ꯍꯥꯏꯗꯤ ꯂꯧꯒꯗꯕ ꯐꯥꯎꯕꯗ ꯉꯝꯃꯛꯇ꯭ꯔꯦ ꯑꯗꯨꯅ ꯑꯋꯥꯕꯒꯤ ꯑꯋꯥꯕ ꯑꯁꯣꯛꯄꯒꯤ ꯑꯁꯣꯛꯄ ꯑꯅꯥꯕꯒꯤ ꯑꯅꯥꯕ ꯑꯁꯤꯒꯨꯝꯕ ꯃꯈꯩꯁꯤꯡꯁꯤꯅ ꯍꯧꯖꯤꯛ ꯅꯣꯡꯃ ꯅꯣꯡꯃꯒꯤ ꯄꯤꯛ ꯊꯜꯂꯦ ꯍꯥꯏꯇꯥꯔꯦ